ꯍꯜꯂꯣ ꯁꯤ ꯂꯤꯛꯂꯥ ꯕꯦꯛꯀꯔꯤ ꯑꯣꯏꯕꯤꯔꯦꯀꯣ ꯑꯩꯈꯣꯏꯁꯦ ꯄꯤꯖꯥꯒ ꯗꯣꯅꯠꯀ ꯑꯣꯗꯔ ꯇꯧꯒꯤꯕꯅꯦꯕꯀꯣ ꯑꯗꯨꯗ ꯑꯩꯈꯣꯏꯖꯦ ꯀꯦꯟꯁꯦꯜ ꯇꯧꯊꯣꯛꯆꯔꯒꯦ ꯑꯈꯣꯏ ꯍꯥꯏꯗꯤ ꯑꯩꯈꯣꯏ ꯂꯩꯔꯤꯕ ꯃꯐꯝꯖꯦ ꯊꯥꯗꯣꯛꯇꯣꯔꯦꯕꯀꯣ ꯑꯗꯨꯗꯨꯅ ꯑꯩꯈꯣꯏ ꯀꯦꯟꯁꯦꯜ ꯇꯧꯊꯣꯛꯑꯒꯦ ꯑꯗꯣ ꯍꯥꯏꯕꯗꯤ ꯑꯩꯈꯣꯏꯅ ꯄꯦꯃꯦꯟ ꯇꯧꯒꯤꯕꯗꯣ ꯑꯗꯨꯝ ꯔꯤꯐꯟꯗꯤ ꯇꯧꯕꯤꯔꯛꯀꯅꯤꯀꯣ ꯍꯣꯏ ꯍꯣꯏ ꯌꯥꯝ ꯅꯨꯡꯉꯥꯏꯖꯔꯦ ꯅꯨꯡꯉꯥꯏꯖꯔꯦ ꯑꯗꯨꯗꯤ ꯑꯃꯨꯛ ꯊꯝꯖꯔꯒꯦꯀꯣ